ꯐꯣꯔꯇꯤꯟ ꯖꯅꯋꯥꯔꯤ ꯅꯥꯏꯟꯇꯤꯟ ꯅꯥꯏꯟꯇꯤ ꯇ꯭ꯋꯦꯟꯇꯤ ꯖꯅꯋꯥꯔꯤ ꯅꯥꯏꯟꯇꯤꯟ ꯅꯥꯏꯟꯇꯤ ꯊ꯭ꯔꯤ ꯇ꯭ꯋꯦꯟꯇꯤ ꯇꯨ ꯖꯅꯋꯥꯔꯤ ꯅꯥꯏꯟꯇꯤꯟ ꯅꯥꯏꯟꯇꯤ ꯐꯣꯔ ꯇ꯭ꯋꯦꯟꯇꯤ ꯊ꯭ꯔꯤ ꯖꯅꯋꯥꯔꯤ ꯅꯥꯏꯟꯇꯤꯟ ꯅꯥꯏꯟꯇꯤ ꯐꯥꯏꯕ ꯇ꯭ꯋꯦꯟꯇꯤ ꯐꯣꯔ ꯖꯅꯋꯥꯔꯤ ꯅꯥꯏꯟꯇꯤꯟ ꯅꯥꯏꯟꯇꯤ ꯅꯥꯏꯟ